ꯍꯣꯏ ꯑꯩ ꯖꯒꯣꯏ ꯌꯦꯡꯖꯩ ꯔꯤꯜꯁꯨ ꯑꯗꯨꯝ ꯌꯦꯡꯖꯩ ꯌꯨꯇꯨꯞ ꯁꯣꯔꯠꯁꯨ ꯑꯗꯨꯝ ꯌꯦꯡꯖꯩ ꯃꯣꯏꯗ ꯃꯈꯜ ꯃꯈꯜ ꯑꯦꯟꯇꯔꯇꯦꯟꯃꯦꯟꯒꯤ ꯑꯣꯏꯕ ꯈꯔ ꯑꯃꯅ ꯏꯁꯩ ꯁꯛꯄ ꯈꯔ ꯑꯃꯅ ꯖꯒꯣꯏ ꯁꯥꯕ ꯑꯗꯨꯝ ꯊꯣꯛꯂꯛꯑꯦꯀꯣ ꯑꯗꯨꯝ ꯃꯌꯥꯝ ꯃꯈꯜ ꯃꯈꯜ ꯑꯩꯗꯣ ꯎꯖꯔꯦ ꯑꯗꯣ ꯑꯩ ꯀꯥꯍꯦꯟꯅ ꯑꯩꯅ ꯁꯤꯃꯛ ꯄꯥꯝꯖꯩ ꯍꯥꯏꯕ ꯑꯩꯈꯣꯏ ꯔꯤꯜ ꯏꯟꯁꯇꯥꯒ꯭ꯔꯥꯝ ꯁꯣꯁꯦꯜ ꯃꯦꯗꯤꯌꯥꯗꯗꯤ ꯂꯩꯇꯦꯕ ꯑꯗꯨꯒ ꯑꯩꯈꯣꯏꯒꯤ ꯕꯣꯂꯤꯋꯨꯠꯀꯤ ꯑꯣꯏꯅ ꯐꯥꯎꯕ ꯑꯗꯒꯤꯗꯤ ꯃꯁꯥꯒꯤ ꯑꯣꯏꯅ ꯄ꯭ꯔꯣꯐꯦꯁꯅꯦꯜ ꯑꯣꯏꯅ ꯆꯪꯖꯕ ꯗꯥꯟꯁꯔ ꯑꯩꯈꯣꯏꯒꯤ ꯀꯩꯅꯣꯒꯨꯝꯕ ꯔꯥꯒꯜ ꯖꯨꯋꯦꯜꯒꯨꯝꯕ ꯀꯣ ꯄ꯭ꯔꯕꯨ ꯗꯦꯕꯒꯨꯝꯕꯀꯣ ꯑꯗꯒꯤꯗꯤ ꯗꯔꯃꯦꯖꯀꯨꯝꯕ ꯃꯣꯏꯒꯨꯝꯕꯁꯤꯗꯤ ꯑꯩ ꯄꯥꯝꯖꯩ ꯑꯗꯨꯒ ꯑꯩꯅ ꯌꯥꯝ ꯄꯥꯝꯖꯕ ꯑꯩꯈꯣꯏ ꯔꯤꯜꯒꯤ ꯑꯣꯏꯕ ꯑꯥꯔꯇꯤꯁ ꯔꯤꯜꯗ ꯖꯒꯣꯏ ꯁꯥꯕ ꯃꯤꯁꯤꯗꯤ ꯑꯩ ꯀꯌꯥ ꯂꯩꯖꯗꯦ ꯔꯦꯟꯗꯝ ꯑꯣꯏꯅ ꯊꯣꯛꯂꯛꯄ ꯑꯩꯒꯤ ꯑꯩꯈꯣꯏꯒꯤ ꯏꯟꯇꯔꯐꯦꯁꯇꯨꯗ ꯊꯣꯛꯂꯛꯏꯕ ꯏꯁꯀ꯭ꯔꯤꯟꯗꯨꯗ ꯊꯣꯛꯂꯛꯏꯕ ꯃꯤꯁꯦ ꯑꯗꯨꯝ ꯌꯦꯡꯉꯒ ꯑꯩ ꯑꯗꯨꯝ ꯉꯥꯏꯍꯥꯛꯀꯤ ꯃꯇꯨꯡ ꯌꯦꯡꯉꯒ ꯊꯝꯖꯩꯌꯦꯕ ꯑꯗꯨꯒ ꯑꯩꯅ ꯑꯥꯏꯗꯣꯜ ꯑꯣꯏꯅꯒ ꯈꯥꯏꯗꯣꯛꯑꯒ ꯌꯥꯝꯅꯒ ꯃꯣꯏꯗ ꯀꯩꯅꯣ ꯇꯧꯕꯗꯨꯗꯤ ꯑꯩ ꯂꯩꯖꯗꯦ